ꯏꯝꯐꯥꯜ ꯋꯦꯁ ꯗꯤꯁꯇ꯭ꯔꯤꯛ ꯑꯁꯤꯗ ꯃꯤꯌꯥꯝꯅ ꯅꯣꯡꯃ ꯅꯣꯡꯃꯒꯤ ꯑꯣꯏꯅ ꯃꯥꯏꯌꯣꯛꯅꯔꯤꯕ ꯈꯨꯗꯣꯡꯆꯥꯗꯕ ꯀꯌꯥ ꯑꯃ ꯂꯩꯈ꯭ꯔꯦ ꯃꯔꯨꯑꯣꯏꯅ ꯈ꯭ꯋꯥꯏꯗꯒꯤ ꯃꯔꯨ ꯑꯣꯏꯅ ꯈꯨꯗꯣꯡꯆꯥꯗꯕ ꯃꯥꯏꯌꯣꯛꯅꯔꯤꯕꯁꯤ ꯑꯩꯈꯣꯏꯒꯤ ꯒꯥꯔꯕꯦꯆ ꯃꯌꯥꯝ ꯑꯃ ꯑꯩꯈꯣꯏꯒꯤ ꯂꯝꯕꯤ ꯃꯄꯥꯟꯗ ꯇꯨꯔꯦꯜ ꯃꯄꯥꯟꯗ ꯑꯩꯈꯣꯏꯒꯤ ꯍꯨꯟꯗꯣꯛꯄ ꯍꯥꯏꯗꯤ ꯃꯁꯤ ꯑꯩꯈꯣꯏ ꯅꯣꯡꯃꯒꯤ ꯑꯣꯏꯅ ꯗꯦꯂꯤ ꯀꯜꯂꯦꯛꯁꯟꯗꯤ ꯂꯥꯛꯇꯕ ꯑꯝ ꯑꯃꯁꯨꯡ ꯏꯝꯄꯥꯜ ꯃ꯭ꯌꯨꯅꯤꯁꯤꯄꯥꯜ ꯀꯥꯎꯟꯁꯤꯜꯅ ꯑꯩꯈꯣꯏꯒꯤ ꯍꯥꯏꯔꯤꯕ ꯑꯩꯈꯣꯏꯒꯤ ꯑꯃꯣꯠꯄꯁꯤꯡ ꯑꯁꯦ ꯑꯩꯈꯣꯏꯅ ꯅꯨꯃꯤꯠ ꯈꯨꯗꯤꯡꯒꯤ ꯂꯥꯛꯇꯕ ꯁꯨꯞꯅꯇꯒꯤ ꯋꯤꯛ ꯑꯃꯒꯤ ꯃꯅꯨꯡꯗ ꯑꯃꯨꯛꯈꯛꯇꯪ ꯂꯥꯛꯄꯅꯤꯅ ꯅ ꯁꯤꯛꯁ ꯗꯦꯁꯀꯤ ꯃꯅꯨꯡꯗ ꯐꯥꯏꯞ ꯗꯦꯁꯀꯤ ꯑꯣꯏꯕ ꯄꯣꯠꯁꯤꯡꯁꯤ ꯂꯣꯏꯅꯃꯛ ꯑꯩꯈꯣꯏꯅ ꯄꯩꯁꯤꯟꯂꯒ ꯊꯝꯃꯤ ꯊꯝꯕꯅ ꯃꯔꯝ ꯑꯣꯏꯗꯨꯅ ꯑꯩꯈꯣꯏꯅ ꯃꯟꯗꯦꯗꯒꯤꯅ ꯁꯇꯗꯦ ꯐꯥꯎꯕꯒꯤ ꯃꯅꯨꯡꯗ ꯁꯨꯞꯅꯇꯒꯤ ꯅꯣꯡꯃ ꯈꯛꯇꯪ ꯁꯇꯗꯦ ꯅꯨꯃꯤꯠꯇ ꯂꯥꯛꯄ ꯑꯁꯤꯅ ꯑꯩꯈꯣꯏꯅ ꯍꯤꯔꯝ ꯈꯨꯗꯤꯡꯃꯛꯇ ꯌꯥꯝꯅ ꯈꯨꯗꯣꯡꯆꯥꯗꯕ ꯃꯌꯥꯝ ꯑꯃ ꯃꯥꯏꯌꯣꯛꯅꯔꯤ ꯑꯗꯨꯒ ꯍꯥꯏꯔꯤꯕ ꯊꯝꯂꯤꯕ ꯄꯣꯠꯁꯤꯡ ꯄꯣꯠꯂꯝ ꯐꯠꯇꯕꯁꯤꯡ ꯑꯁꯤꯅ ꯑꯩꯈꯣꯏꯒꯤ ꯁꯨꯝ ꯂꯩꯁꯤꯜꯂꯛꯄꯅ ꯃꯔꯝ ꯑꯣꯏꯗꯨꯅ ꯀꯥꯡ ꯑꯃꯁꯨꯡ ꯃꯍꯤ ꯃꯇꯥꯏ ꯃꯌꯥꯝ ꯑꯃ ꯑꯩꯈꯣꯏꯗ ꯆꯦꯜꯂꯛꯄ ꯌꯥꯕꯒꯤ ꯑꯩꯈꯣꯏꯗ ꯃꯌꯥꯝ ꯑꯃ ꯑꯩꯈꯣꯏꯗ ꯂꯩꯔꯤ ꯑꯗꯨꯅ ꯍꯥꯏꯔꯤꯕ ꯄꯣꯠ ꯑꯁꯤ ꯅꯨꯝꯤꯠ ꯈꯨꯗꯤꯡꯒꯤ ꯂꯧꯊꯣꯛꯄ ꯄꯥꯝꯃꯤ ꯑꯗꯨꯗꯨꯒ ꯑꯅꯤ ꯁꯨꯕꯗꯅ ꯑꯩꯈꯣꯏꯒꯤ ꯏꯁꯤꯡ ꯐꯪꯗꯕ ꯍꯥꯏꯗꯤ ꯏꯁꯤꯡ ꯍꯥꯏꯕꯁꯤ ꯇꯁꯦꯡꯅ ꯅꯣꯡꯃꯒꯤ ꯆꯪꯗꯕ ꯌꯥꯗꯕ ꯄꯣꯠꯂꯝ ꯀꯌꯥ ꯑꯃꯒꯤ ꯃꯅꯨꯡꯗ ꯃꯔꯨꯑꯣꯏꯔꯤꯕ ꯄꯣꯠꯂꯝ ꯑꯃꯅꯤ ꯑꯗꯨꯕꯨ ꯏꯁꯤꯡ ꯑꯁꯤ ꯐꯪꯅꯅꯕ ꯍꯣꯠꯅꯕꯗ ꯑꯩꯈꯣꯏꯒꯤ ꯌꯥꯝꯅ ꯑꯋꯥꯕꯒꯤ ꯀꯌꯥ ꯑꯃ ꯑꯣꯏꯔꯤ ꯑꯗꯨꯒ ꯑꯩꯈꯣꯏꯒꯤ ꯇꯨꯔꯦꯜ ꯑꯁꯤꯁꯨ ꯐꯠꯇꯕꯅ ꯃꯔꯝ ꯑꯣꯏꯗꯨꯅ ꯇꯨꯔꯦꯜꯗꯒꯤ ꯆꯤꯡꯈꯠꯂꯒ ꯏꯁꯤꯡ ꯑꯁꯤ ꯁꯤꯖꯤꯟꯅꯕ ꯌꯥꯕꯒꯤ ꯈꯨꯗꯣꯡꯆꯥꯕꯁꯨ ꯂꯩꯇꯕꯅ ꯑꯩꯈꯣꯏꯗꯤ ꯇꯁꯦꯡꯅ ꯍꯥꯏꯔꯒꯗꯤ ꯌꯥꯝꯅ ꯑꯋꯥꯕ ꯃꯥꯏꯌꯣꯛꯅꯕ ꯑꯃ ꯑꯣꯏ ꯑꯗꯨ ꯍꯥꯏꯔꯤꯕ ꯑꯁꯤꯁꯨ ꯑꯩꯈꯣꯏꯅ ꯒꯣꯃꯦꯟꯗ ꯍꯥꯏꯔꯒ ꯃꯁꯤ ꯋꯥꯇꯔ ꯔꯤꯁꯣꯔꯁꯦꯁ ꯗꯤꯄꯥꯃꯦꯟꯅ ꯑꯊꯨꯕ ꯃꯇꯝꯗ ꯃꯤꯠꯌꯦꯡ ꯆꯪꯕꯤꯔꯒ ꯍꯥꯏꯔꯤꯕ ꯏꯁꯤꯡ ꯑꯁꯤꯒꯤ ꯃꯇꯥꯡꯗꯁꯨ ꯐꯪꯅꯅꯕ ꯍꯣꯠꯅꯕꯤꯕ ꯑꯗꯨꯒ ꯑꯅꯤ ꯁꯨꯕꯗꯅ ꯏꯝꯐꯥꯟ ꯃ꯭ꯌꯨꯅꯤꯁꯤꯄꯥꯜ ꯀꯥꯎꯟꯁꯤꯜꯅ ꯑꯈꯣꯏꯒꯤ ꯃꯟꯗꯦꯗꯒꯤꯅ ꯁꯇꯗꯦ ꯐꯥꯎꯕꯒꯤ ꯃꯅꯨꯡꯗ ꯅꯣꯡꯃ ꯈꯛꯇꯪ ꯂꯥꯡꯏꯕꯁꯦ ꯑꯈꯣꯏ ꯅꯨꯃꯤꯠ ꯈꯨꯗꯤꯡꯒꯤ ꯂꯥꯛꯑꯒ ꯌꯥꯝꯅ ꯗꯦꯂꯤ ꯑꯣꯏꯅ ꯑꯩꯈꯣꯏꯒꯤ ꯂꯩꯔꯤꯕ ꯑꯩꯈꯣꯏ ꯑꯃꯣꯠꯄꯁꯤꯡ ꯑꯁꯦ ꯑꯩꯈꯣꯏꯒꯤ ꯀꯜꯂꯦꯛ ꯇꯧꯕꯤꯅꯅꯕ ꯍꯥꯏꯗꯨꯅꯁꯨ ꯒꯣꯔꯃꯦꯟꯠꯇꯢꯢ ꯑꯩꯈꯣꯏꯅ ꯍꯥꯏꯅꯤꯡꯉꯤ ꯑꯗꯨꯒ ꯑꯔꯣꯏꯕꯗ ꯑꯩꯈꯣꯏꯒꯤ ꯗꯤꯁꯁ꯭ꯔꯤꯛ ꯑꯁꯤꯗꯁꯨ ꯑꯩꯈꯣꯏꯒꯤ ꯆꯍꯤ ꯇ꯭ꯔꯥꯉꯥ ꯍꯦꯜꯂꯕ ꯍꯥꯏꯕꯗꯤ ꯐꯤꯞꯇꯤꯟ ꯌꯔꯁ ꯍꯦꯜꯂꯕ ꯕꯦꯍꯤꯀꯜꯁ ꯃꯌꯥꯝ ꯑꯃ ꯂꯩꯔꯤꯕꯁꯦ ꯃꯁꯤ ꯕꯦꯟ ꯇꯧꯕꯤꯌꯨ ꯍꯥꯏꯔꯤꯕ ꯕꯦꯍꯤꯀꯜꯁ ꯑꯁꯤꯅ ꯒꯥꯔꯤ ꯊꯧꯔꯛꯄ ꯃꯇꯝꯗ ꯑꯩꯈꯣꯏꯒꯤ ꯃꯣꯏꯅ ꯑꯈꯨ ꯑꯁꯨꯛꯀꯤ ꯃꯇꯤꯛ ꯑꯩꯈꯣꯏꯒꯤ ꯗꯔꯇꯤ ꯑꯩꯈꯣꯏꯒꯤ ꯄꯣꯜꯂꯨꯁꯟ ꯃꯌꯥꯝ ꯑꯃ ꯊꯣꯛꯍꯟꯕ ꯑꯗꯨꯒ ꯍꯥꯏꯔꯤꯕ ꯄꯣꯜꯂꯨꯁꯟ ꯑꯁꯤꯗꯒꯤ ꯑꯩꯈꯣꯏꯅꯁꯨ ꯑꯃꯨꯛ ꯑꯅꯥ ꯑꯌꯦꯛ ꯃꯌꯥꯝ ꯑꯃ ꯊꯣꯛꯂꯛꯄꯅ ꯃꯔꯝ ꯑꯣꯏꯗꯨꯅ ꯍꯥꯏꯔꯤꯕ ꯕꯣ ꯑꯩꯈꯣꯏꯒꯤ ꯃꯩꯈꯨꯒꯤ ꯆꯥꯡ ꯑꯁꯤ ꯍꯟꯊꯅꯅꯕ ꯑꯩꯈꯣꯏꯅ ꯊꯝꯅꯕꯒꯤꯗꯃꯛ ꯑꯩꯈꯣꯏꯅ ꯑꯦꯂꯦꯇ꯭ꯔꯤꯛꯀꯤ ꯑꯣꯏꯔꯤꯕ ꯚꯦꯍꯤꯀꯜꯁꯁꯤꯡꯁꯤꯗ ꯑꯩꯈꯣꯏꯅ ꯐꯣꯀꯁ ꯄꯤꯔꯒ ꯃꯈꯣꯏꯗꯁꯨ ꯑꯆꯧꯕ ꯁꯕꯁꯤꯗꯤ ꯀꯌꯥ ꯑꯃ ꯄꯤꯊꯔꯒ ꯑꯩꯈꯣꯏꯒꯤ ꯍꯧꯖꯤꯛꯀꯤ ꯂꯩꯔꯤꯕ ꯑꯩꯈꯣꯏꯒꯤ ꯀꯩ ꯒꯤ ꯑꯩꯈꯣꯏꯒꯤ ꯌꯥꯝꯅ ꯑꯈꯣꯏꯒꯤ ꯄꯣꯂꯨꯁꯟ ꯀꯟꯇ꯭ꯔꯣꯜ ꯇꯧꯕ ꯉꯝꯗ꯭ꯔꯤꯕꯁꯦ ꯈꯔꯗ ꯑꯣꯏꯁꯨ ꯀꯟꯇ꯭ꯔꯣꯜ ꯇꯧꯕ ꯉꯝꯅꯅꯕ ꯒꯣꯃꯦꯟꯗ ꯑꯈꯣꯏꯅ ꯁꯖꯦꯁꯟ ꯅꯠꯇ꯭ꯔꯒ ꯇꯤꯞꯁ ꯑꯁꯦ ꯄꯤꯖꯒꯦ